ꯍꯜꯂꯣ ꯎꯝ ꯑꯥ ꯑꯣ ꯑꯣ ꯇꯥꯏ ꯑꯩ ꯅꯣꯏꯒꯤ ꯀꯩꯅꯣꯗ ꯀꯣꯏꯔꯛꯄꯅꯦ ꯍꯣꯏ ꯅꯣꯏꯒꯤ ꯅꯣꯏꯒꯤꯗꯣ ꯑꯩꯅ ꯌꯥꯎꯒꯦ ꯂꯥꯛꯄ ꯑꯗꯣ ꯅꯣꯏ ꯀꯨꯝꯍꯩꯗꯣ ꯀꯩ ꯀꯩ ꯇꯧꯒꯦ ꯑꯥ

ꯑꯗꯨ ꯑꯗꯨ ꯑꯩꯈꯣꯏꯅ ꯂꯥꯛꯄ ꯀꯥꯟꯗ ꯀꯔꯤ ꯀꯔꯤ ꯇꯧꯒꯗ꯭ꯔꯥ ꯑꯗꯨ ꯅꯤꯌꯣꯝ ꯅꯤꯇꯤ ꯈꯪꯗꯕꯅꯤꯅ ꯑꯗꯨꯝ ꯍꯪꯖꯕ ꯅꯉꯣꯟꯗ ꯎꯝ

ꯎꯝ ꯎꯝ ꯍꯣꯏ ꯍꯣꯏ ꯍꯣꯏ ꯑꯗꯨ ꯑꯩꯈꯣꯏꯗꯤ ꯅꯣꯡ ꯐꯥꯗꯣꯛ ꯀꯣꯏꯔꯛꯄꯅꯤꯅ ꯍꯥꯏꯕꯗꯤ ꯀꯜꯆꯔꯒꯤ ꯅꯤꯌꯣꯝ ꯅꯤꯇꯤꯁꯨ ꯈꯪꯗꯕꯅꯤꯅ ꯑꯥ ꯑꯗꯨꯝ ꯍꯪꯖꯕ ꯋꯥꯅꯤ ꯑꯗꯣ ꯑꯥ ꯑꯥ ꯑꯗꯨ ꯑꯥ ꯍꯣꯏ ꯎꯝ

ꯑꯣ ꯑꯣ ꯑꯣ ꯑꯣ ꯑꯗꯨ ꯎꯝ ꯎꯝ ꯎꯝ ꯎꯝ ꯑꯣ ꯎꯝ ꯎꯝ ꯑꯗꯨ ꯑꯩ ꯑꯩꯒꯤ ꯐ꯭ꯔꯦꯟ ꯌꯥꯝ ꯂꯥꯛꯑꯦ ꯑꯗꯨ ꯑꯣꯏꯔꯁꯨ ꯑꯩ ꯏꯊꯟꯗ ꯍꯥꯟꯅ ꯆꯪꯒꯦ ꯍꯥꯏꯅꯀꯣ ꯆꯪꯕ ꯑꯗꯨꯒꯤ ꯅꯤꯌꯣꯝ ꯅꯤꯇꯤꯗꯤ ꯈꯪꯗꯕꯅꯤꯅ ꯑꯩꯅ ꯍꯪꯗꯣꯛꯄꯅꯤꯗ ꯅꯣꯏꯒꯤ ꯀꯜꯆꯔꯦꯜ ꯑꯗꯨꯒ ꯅꯣꯏꯒꯤ ꯀꯜꯆꯔꯒꯤ ꯑꯗꯨꯒ ꯅꯣꯏ ꯖꯒꯣꯏ ꯑꯗꯨ ꯑꯗꯥ ꯑꯩꯈꯣꯏꯁꯨ ꯈꯪꯗꯕꯅꯤꯅ ꯅꯣꯡ ꯐꯥꯗꯣꯛ ꯀꯣꯏꯔꯛꯄꯅꯤꯅꯀꯣ ꯑꯗꯨ ꯈꯪꯗꯗꯨꯅ ꯍꯪꯒꯦꯅ ꯍꯪꯕꯅꯤꯗ ꯍꯣꯏ ꯑꯗꯨꯁꯨ ꯌꯥꯎꯅꯤꯡꯉꯦ ꯑꯗꯨ ꯃꯣꯏ ꯖꯒꯣꯏ ꯁꯥꯕꯒꯤꯗꯣ ꯃꯣꯏ ꯗ꯭ꯔꯦꯁ ꯇꯣꯉꯥꯟꯅ ꯂꯩꯕ꯭ꯔꯥ

ꯑꯣ ꯑꯣ ꯎꯝ ꯍꯣꯏ ꯑꯗꯨ ꯄꯥꯈꯪ ꯇꯣꯉꯥꯟꯅ ꯁꯥꯕ꯭ꯔꯥ ꯂꯩꯁꯥꯕꯤ ꯇꯣꯉꯥꯟꯅ ꯁꯥꯕ꯭ꯔꯥ ꯀꯃꯥꯏꯅ ꯇꯧꯕ꯭ꯔꯥ ꯄꯨꯂꯞ ꯁꯥꯕ꯭ꯔꯥ

ꯎꯝ ꯑꯥ ꯑꯣ ꯑꯣ ꯑꯣ ꯍꯣꯏ ꯑꯗꯨ ꯅꯣꯏ ꯐꯥꯔꯁ ꯗꯦꯗ ꯀꯔꯤ ꯀꯔꯤ ꯍꯥꯟꯅ ꯇꯧꯕ꯭ꯔꯥ ꯑꯗꯣ ꯎꯝ ꯑꯥ ꯎꯝ ꯑꯥ ꯑꯥ ꯍꯣꯏ ꯎꯝ ꯍꯣꯏ ꯑꯥ ꯑꯥ ꯑꯣ ꯑꯗꯨ ꯐꯥꯔꯁ ꯗꯦꯗ ꯑꯗꯨ ꯇꯧꯔꯒꯗꯤ ꯂꯣꯏꯔꯦ ꯑꯗꯨꯒ ꯁꯦꯀꯦꯟ ꯗꯦꯗꯅ ꯖꯒꯣꯏ ꯂꯩꯕ ꯖꯒꯣꯏ ꯁꯥꯔꯦ ꯑꯃꯨꯛꯀ ꯑꯗꯨ ꯑꯣ ꯑꯗꯨ ꯑꯩ ꯅꯣꯏ ꯀꯜꯆꯔꯒꯤꯁꯦꯀꯣ ꯌꯥꯝꯅ ꯂꯨꯕ ꯍꯥꯏꯕꯗꯨ ꯀꯔꯤ ꯀꯔꯤꯅ ꯂꯨꯕ꯭ꯔꯥ ꯑꯥ ꯑꯥ ꯎꯝ

ꯍꯣꯏ ꯑꯗꯨ ꯎꯝ ꯑꯗꯨ ꯑꯩ ꯑꯩꯅ ꯑꯩꯅ ꯍꯪꯅꯤꯡꯕꯗꯤ ꯃꯣꯏ ꯖꯒꯣꯏꯁꯦ ꯅꯨꯃꯤꯠ ꯅꯤꯅꯤ ꯑꯗꯨꯝ ꯁꯥꯔꯦꯗꯅ ꯑꯗꯨ ꯍꯔꯥꯎꯕ ꯂꯣꯏꯕ ꯀꯥꯟꯗ ꯂꯥꯁ ꯗꯦ ꯅꯨꯃꯤꯠꯁꯦ ꯅꯣꯏ ꯑꯗꯨ ꯀꯔꯤ ꯀꯔꯤ ꯇꯧꯕ꯭ꯔꯥ ꯂꯥꯁ ꯗꯦ ꯅꯨꯃꯤꯠꯇꯤ ꯀꯔꯤ ꯀꯔꯤ ꯇꯧꯕ꯭ꯔꯥꯕ ꯑꯥ ꯑꯣ ꯎꯝ ꯍꯣꯏ ꯇꯥꯏꯌꯦ ꯅꯪꯒꯤ ꯃꯈꯣꯟꯗꯨ ꯌꯥꯝꯅ ꯀꯔꯤꯅꯣ ꯇꯧꯋꯦ ꯑꯗꯨ ꯅꯣꯏ ꯅꯣꯏꯒꯤ ꯎꯝ ꯀꯟꯅ ꯉꯥꯡꯃꯜꯂꯦ ꯑꯗꯨ ꯀꯔꯤꯅꯣ ꯅꯣꯏꯒꯤ ꯀꯜꯆꯔꯒꯤ ꯗ꯭ꯔꯦꯁꯁꯦ ꯅꯣꯏ ꯅꯨꯄꯤꯅ ꯁꯦꯠꯄꯗꯨ ꯀꯌꯥꯃꯨꯛ ꯄꯤꯕ꯭ꯔꯥ ꯑꯗꯨꯒ ꯅꯨꯄꯥꯅ ꯁꯦꯠꯄꯗꯨ ꯀꯌꯥ ꯄꯤꯕ꯭ꯔꯥ ꯃꯃꯟꯗꯨ ꯎꯝ ꯎꯝ ꯎꯝ ꯎꯝ

ꯑꯣ ꯌꯥꯝꯃꯤꯀꯣ ꯌꯥꯝꯃꯤ ꯑꯗꯨ ꯌꯥꯝ ꯇꯥꯡꯉꯦ ꯑꯗꯨ ꯀ꯭ꯋꯥꯂꯤꯇꯤ ꯌꯥꯝ ꯂꯩꯔꯝꯒꯅꯤꯀꯣ ꯀ꯭ꯋꯥꯂꯤꯇꯤꯗꯤ ꯌꯥꯝ ꯂꯩꯔꯝꯒꯅꯤꯌꯦꯀꯣ ꯎꯝ ꯑꯣ ꯑꯣ ꯑꯣ ꯌꯥꯝꯃꯤ ꯑꯗꯣ ꯎꯝ ꯑꯗꯨ ꯀꯩꯅꯣ ꯂꯩꯁꯥꯕꯤ ꯃꯆꯥ ꯏꯟꯕ ꯑꯗꯨꯒ ꯅꯨꯄꯤ ꯄꯥꯈꯪ ꯃꯆꯥꯅ ꯏꯟꯕꯒꯁꯨ ꯂꯩꯔꯤꯕ ꯅꯣꯏꯒꯤ ꯖꯥꯇꯤꯁꯦ

ꯎꯝ ꯎꯝ ꯎꯝ ꯑꯗꯨ ꯅꯣꯏꯒꯤꯀꯣ ꯅꯣꯏ ꯀꯩꯅꯣ ꯅꯣꯏ ꯀꯜꯆꯔꯒꯤꯁꯦ ꯅꯣꯏ ꯆꯤꯟꯖꯥꯛꯇꯤ ꯀꯃꯥꯏ ꯇꯧꯕ꯭ꯔꯥ ꯍꯥꯏꯗꯤ ꯀꯔꯤ ꯀꯔꯤ ꯆꯥꯕ꯭ꯔꯥ ꯎꯝ ꯎꯝ ꯎꯝ ꯎꯝ ꯎꯝ ꯑꯗꯨ ꯂꯩꯁꯥꯕꯤ ꯄꯥꯈꯪ ꯆꯥꯃꯤꯟꯅꯕ꯭ꯔꯥ ꯑꯗꯨ ꯑꯍꯟꯁꯤꯡꯒ ꯆꯥꯃꯤꯟꯅꯕ꯭ꯔꯥ ꯀꯃꯥꯏ ꯇꯧꯕ꯭ꯔꯥ ꯑꯗꯨ ꯑꯣ ꯑꯣ ꯑꯣ ꯎꯝ ꯎꯝ ꯑꯣ ꯑꯣ ꯑꯗꯨ ꯎꯝ ꯑꯗꯨ ꯑꯩꯈꯣꯏꯅ ꯑꯩꯅꯁꯨꯀꯣ ꯑꯃꯨꯔꯛ ꯂꯥꯛꯂꯒ ꯑꯗꯨꯝ ꯖꯒꯣꯏꯗꯣ ꯌꯦꯡꯅꯤꯡꯕ ꯑꯣ ꯍꯣꯏ ꯍꯣꯏ ꯑꯩꯁꯨ ꯌꯥꯎꯅꯤꯡꯉꯦ ꯑꯗꯨ ꯗ꯭ꯔꯦꯁꯇꯨ ꯁꯦꯠꯄ ꯍꯩꯔꯣꯏꯗ꯭ꯔꯥ ꯍꯥꯏꯕ ꯎꯝ ꯎꯝ ꯍꯣꯏ ꯍꯣꯏ ꯊꯝꯃꯨꯀꯣ ꯑꯩꯁꯨ ꯂꯥꯛꯀꯦ ꯑꯗꯨ ꯀꯩꯅꯣ ꯃꯤꯒꯤ ꯀꯜꯆꯔꯒꯤ ꯌꯥꯎꯕ ꯍꯥꯏꯕꯁꯤꯀꯣ ꯅꯤꯌꯣꯝ ꯅꯤꯇꯤ ꯈꯪꯗ꯭ꯔꯗꯤ ꯄꯪꯌꯥꯎ ꯌꯥꯎꯕ ꯌꯥꯗꯦꯗꯅ ꯑꯗꯨꯒꯤꯅꯤꯗ ꯑꯗꯨ ꯑꯗꯨꯒꯤ ꯍꯪꯕꯅꯤꯗ

ꯍꯣꯏ ꯑꯗꯨꯝ ꯆꯥꯏꯌꯦ ꯈꯔꯗꯤ ꯑꯗꯨ ꯁꯥ ꯑꯆꯧ ꯑꯆꯧꯕꯗꯤ ꯆꯥꯗꯦꯗ ꯃꯆꯥ ꯃꯆꯥꯇꯅꯤ ꯆꯥꯕ ꯎꯝ ꯑꯣꯀꯦ ꯑꯥꯎ ꯑꯥꯎ

ꯍꯜꯂꯣ ꯌꯥꯔꯁꯤꯔꯣ ꯑꯗꯣ ꯑꯩ ꯂꯥꯛꯄꯗ ꯑꯥ ꯑꯥ ꯑꯥ ꯂꯥꯛꯀꯦ ꯂꯥꯛꯀꯦ ꯑꯣ ꯑꯣꯀꯦ ꯑꯣꯀꯦ ꯂꯥꯛꯑꯦ ꯂꯥꯛꯑꯦ ꯁꯤ